ꯑꯥꯎ ꯃꯟꯖꯨ

ꯀꯔꯤ ꯑꯩ ꯅꯍꯥꯟꯒꯤ ꯍꯥꯏꯕ ꯑꯩꯈꯣꯏꯒꯤ ꯀꯔꯤꯗꯨ ꯀꯤꯆꯟꯒꯤꯗꯨ ꯍꯣꯏ ꯃꯥꯟꯅꯦ ꯃꯥꯟꯅꯦ ꯎꯝ ꯑꯗꯨ ꯂꯨꯄꯥ ꯀꯌꯥꯃꯨꯛꯀ ꯂꯩꯕꯖꯥꯠꯅꯣ ꯑꯩꯒꯤꯁꯤ ꯃꯌꯥꯝ ꯀꯃꯟ ꯍꯧꯖꯤꯛ ꯍꯧꯖꯤꯛ ꯃꯌꯥꯝꯅ ꯁꯤꯖꯤꯟꯅꯔꯤ ꯄꯣꯠꯇꯨ ꯄꯩꯁꯥꯁꯤ ꯌꯥꯝ ꯇꯥꯡꯗꯕ ꯑꯦꯜ ꯁꯦꯞ ꯑꯦꯜ ꯁꯦꯞꯇ ꯄꯤꯎꯅꯦ ꯑꯦꯜꯗ ꯎꯝ ꯑꯥ ꯑꯥ ꯑꯥ ꯑꯗꯨ ꯃꯥ ꯅꯠꯇꯦ ꯑꯩꯈꯣꯏꯒꯤ ꯑꯦꯜ ꯁꯦꯞꯇꯅꯦ ꯐꯔꯅꯤꯆꯔ ꯄꯣꯠꯇꯨ ꯈꯤꯇꯪ ꯃꯃꯟꯗꯨ ꯈꯔ ꯇꯥꯕꯒ ꯂꯩꯗꯅ ꯐꯔꯅꯤꯆꯔꯗ ꯐꯔꯅꯤꯆꯔꯗ ꯑꯣꯏꯔꯝꯒꯅꯤ ꯇꯥꯡꯉꯤꯁꯤꯡꯗꯨꯗꯤ ꯎꯝ ꯍꯣꯏ ꯑꯗꯨ ꯑꯗꯨ ꯈꯤꯇꯪ ꯍꯟꯗꯔꯒ ꯌꯥꯕ꯭ꯔꯥ ꯌꯦꯡꯁꯤꯅꯦ ꯑꯦꯜ ꯁꯦꯞꯀꯤꯗꯣ ꯄꯥꯝꯃꯤꯕ ꯎꯝ ꯍꯣꯏ ꯍꯣꯏ ꯎꯝ ꯎꯝ ꯌꯥꯏꯌꯦ ꯁꯥꯔꯣ ꯅꯪꯅ ꯅꯪ ꯁꯨꯃꯥꯏꯅ ꯅꯪꯒꯤ ꯐꯔꯅꯤꯆꯔꯗꯨꯗꯤ ꯄꯨꯔꯛꯏꯃꯤ ꯌꯥꯝꯅ ꯄꯥꯝꯅꯩ ꯑꯩꯅ ꯈꯔ ꯇꯧꯔꯒꯦꯅꯦ

ꯏꯁꯇꯤꯜꯗꯤ ꯅꯨꯡꯉꯥꯏꯔꯣꯏ ꯄꯤ ꯚꯤꯗ ꯁꯥꯔꯣꯅꯦ ꯎꯝ ꯍꯧꯖꯤꯛꯇꯤ ꯎꯒꯤ ꯄꯣꯠꯇꯨꯗꯤ ꯑꯔꯤꯕ ꯇꯥꯔꯦꯕ ꯑꯣ ꯍꯣꯏ ꯍꯣꯏ ꯎꯝ ꯌꯦꯡꯉꯁꯤ ꯁꯥꯕꯗꯨ ꯑꯩ ꯀꯤꯆꯟꯒꯤꯗꯨ ꯑꯗꯨ ꯑꯥ ꯇ꯭ꯋꯦꯟꯇꯤ ꯁꯥꯡꯉꯅꯦꯕꯀꯣ ꯑꯗꯨꯒ ꯑꯦꯜ ꯃꯆꯥ ꯑꯃ ꯏꯟꯊꯣꯛꯄꯗꯨꯅ ꯐꯨꯠ ꯇꯔꯦꯠ ꯀꯨꯝꯕ ꯑꯣꯏꯍꯜꯂꯣꯅꯦ ꯑꯗꯨ ꯈꯔ ꯍꯟꯊꯒꯅꯤ ꯐꯤꯐꯇꯤꯟ ꯐꯤꯐꯇꯤꯟ ꯕꯥꯏ ꯐꯤꯐꯇꯤꯟ ꯕꯥꯏ ꯁꯤꯛ ꯑꯣꯏꯔꯁꯨ ꯌꯥꯔꯦꯅꯦ ꯍꯣꯏ ꯍꯣꯏ ꯑꯗꯨꯃꯥꯏꯅ ꯇꯧꯔꯣꯅꯦ ꯄꯩꯁꯥꯗꯤ ꯋꯥꯡꯏ

ꯍꯣꯏꯅꯦ

ꯍꯣꯏ ꯌꯥꯏ ꯌꯦꯡꯉꯨ ꯁꯥꯕꯗꯣ ꯅꯪ ꯅꯨꯃꯤꯠ ꯀꯌꯥꯅꯤꯃꯨꯛ ꯆꯪꯒꯅꯤ ꯑꯗꯨ ꯇꯧꯕꯗ ꯎꯝ

ꯌꯥꯏꯌꯦ

ꯍꯣꯏ ꯍꯣꯏ ꯌꯥꯏ ꯗꯦꯀꯣꯔꯦꯁꯟꯗꯨ ꯈꯔ ꯐꯖꯅ ꯎꯝ ꯎꯝ ꯗꯦꯀꯣꯔꯦꯁꯟꯗꯨ ꯈꯤꯇꯪ ꯐꯖꯅꯕ ꯇꯧꯕꯤꯌꯨꯅꯦ ꯍꯣꯏ ꯍꯣꯏ ꯃꯃꯟꯗꯣ ꯄꯩꯁꯥ ꯈꯤꯇꯪ ꯅꯪꯅ ꯌꯦꯡꯅꯕ ꯃꯤꯁꯇ꯭ꯔꯤꯗꯁꯨꯅꯦ ꯅꯪꯅ ꯑꯩꯒꯤꯗꯨ ꯍꯥꯏꯔꯒ ꯈꯤꯇꯪ ꯇꯥꯅꯁꯨ ꯍꯥꯏꯌꯣ ꯎꯝ ꯍꯣꯏ ꯎꯝ ꯕꯖꯦꯠꯁꯤ ꯑꯁ ꯑꯩꯒꯤꯗꯤ ꯌꯥꯝ ꯂꯩꯕ ꯅꯠꯇꯦꯅꯦ ꯅꯪꯉꯣꯟꯗ ꯐꯤꯐꯇꯤꯃꯨꯛ ꯄꯤꯔꯥ ꯑꯇꯩ ꯑꯁ ꯈꯔ ꯋꯥꯠꯄꯗꯨꯅ ꯇꯞꯅ ꯄꯤꯒꯦ ꯇꯧꯕ ꯑꯩꯅ ꯑꯁ ꯑꯗꯨꯗꯤ ꯐꯔꯦꯅꯦ ꯑꯗꯨꯃꯥꯏꯅ ꯇꯧꯔꯁꯤ ꯅꯨꯃꯤꯠ ꯅꯤꯅꯤ ꯍꯨꯝꯅꯤ ꯇꯧꯔꯒꯅꯦ ꯂꯣꯏꯕꯗ ꯄꯥꯎ ꯐꯥꯎꯕꯤꯔꯛꯑꯣ ꯑꯩ ꯑꯗꯨꯝ ꯂꯥꯛꯑꯒꯦ ꯑꯗꯨꯒ ꯄꯩꯁꯥꯗꯨ ꯈꯔ ꯀꯥꯄꯛꯑꯒ ꯅꯪꯅ ꯄꯣꯠꯇꯨ ꯗꯤꯂꯤꯕꯔ ꯇꯧꯕ ꯌꯥꯏꯗꯅ ꯍꯣꯏ ꯐꯔꯦ ꯐꯔꯦ ꯊꯝꯃꯒꯦ